ꯃꯅꯤꯄꯨꯔꯗ ꯂꯩꯔꯤꯕ ꯃꯤꯑꯣꯏꯁꯤꯡꯒꯤ ꯗꯔꯃꯒꯤ ꯑꯣꯏꯕ ꯆꯠꯅꯕꯤꯁꯤꯡ ꯈꯔ ꯍꯥꯏꯖꯧ ꯍꯥꯏꯕ ꯇꯥꯔꯒꯗꯤ ꯐꯥꯔꯁꯇ ꯑꯩꯈꯣꯏ ꯃꯩꯇꯩ ꯏꯆꯤꯟ ꯏꯅꯥꯎꯁꯤꯡꯒꯤ ꯑꯣꯏꯅ ꯍꯥꯏꯖꯒꯦ ꯃꯩꯇꯩ ꯏꯆꯤꯟ ꯏꯅꯥꯎꯁꯤꯡꯅ ꯆꯩꯔꯥꯎꯕ ꯆꯩꯔꯥꯎꯕ ꯍꯥꯏꯕꯁꯤ ꯑꯩꯈꯣꯏ ꯆꯍꯤ ꯍꯧꯕ ꯑꯗꯨꯃꯥꯏꯅ ꯍꯥꯏꯅꯩ ꯆꯍꯤ ꯍꯧꯕꯁꯦ ꯑꯩꯈꯣꯏ ꯆꯤꯡꯗ ꯀꯥꯗꯅ ꯑꯩꯈꯣꯏꯒꯤ ꯙꯔꯃꯒꯤ ꯑꯣꯏꯕ ꯂꯥꯏꯁꯣꯟ ꯁꯛꯇꯨꯅ ꯁꯣꯟꯗꯨꯅ ꯑꯩꯈꯣꯏ ꯆꯤꯡꯗꯒꯤ ꯀꯨꯝꯃꯛꯑꯦ ꯆꯤꯡꯗꯒꯤ ꯀꯨꯝꯃꯛꯑꯕ ꯃꯇꯨꯡꯗ ꯑꯩꯈꯣꯏ ꯆꯤꯡꯈꯣꯡ ꯃꯌꯥ ꯑꯗꯨꯋꯥꯏꯗ ꯊꯥꯕꯜ ꯆꯣꯡꯗꯨꯅ ꯑꯩꯈꯣꯏ ꯆꯍꯤ ꯍꯧꯕꯒꯤ ꯍꯔꯥꯎ ꯅꯨꯡꯉꯥꯏꯕ ꯍꯥꯏꯗꯣ ꯐꯣꯡꯗꯣꯛꯏ ꯑꯗꯨꯒ ꯅꯤꯡꯉꯣꯜ ꯆꯥꯛꯀꯧꯕ ꯃꯁꯤꯁꯨ ꯃꯔꯨ ꯑꯣꯏꯕ ꯃꯩꯇꯩꯁꯤꯡꯒꯤ ꯑꯣꯏꯕ ꯃꯆꯤꯟ ꯃꯧꯄꯥ ꯑꯣꯏꯕꯒꯤ ꯑꯆꯦꯠꯄ ꯃꯔꯤ ꯅꯨꯡꯁꯤꯅꯕꯒꯤ ꯃꯔꯤ ꯑꯗꯨꯒꯨꯝꯂꯕ ꯌꯥꯝꯅ ꯇꯥꯡꯅ ꯊꯣꯛꯄ ꯍꯔꯥꯎ ꯀꯨꯝꯍꯩ ꯃꯈꯜ ꯑꯃꯅꯤ ꯅꯤꯡꯉꯣꯜ ꯆꯥꯛꯀꯧꯕ ꯍꯥꯏꯕꯁꯤ ꯄꯤꯕꯥꯁꯤꯡꯅ ꯅꯤꯡꯉꯣꯜꯁꯤꯡꯕꯨ ꯆꯥꯛ ꯀꯧꯔꯒ ꯆꯥꯛ ꯄꯤꯖꯔꯒ ꯍꯔꯥꯎ ꯇꯌꯥꯝꯅ ꯑꯔꯩꯕ ꯈꯔꯗꯣ ꯆꯥꯃꯤꯟꯅꯔꯒ ꯄꯤꯕꯥꯁꯤꯡꯅ ꯅꯤꯡꯉꯣꯜꯒꯤ ꯈꯨꯗꯣꯜ ꯄꯣꯠ ꯇꯝꯃꯤ ꯑꯗꯨꯒ ꯅꯤꯡꯉꯣꯜꯁꯤꯡꯅ ꯄꯤꯕꯥꯁꯤꯡꯗ ꯐꯣꯔꯃꯣꯔ ꯍꯥꯏꯕꯗꯤ ꯖꯥꯏꯐ ꯃꯪꯒꯣꯜ ꯄꯤꯕꯤ ꯑꯗꯨꯒ ꯑꯩꯈꯣꯏꯒꯤ ꯂꯥꯏ ꯍꯔꯥꯎꯕ ꯍꯥꯏꯕꯁꯤꯅ ꯑꯩꯈꯣꯏꯒꯤ ꯂꯥꯏ ꯍꯔꯥꯎꯕ ꯍꯥꯏꯕꯁꯤ ꯑꯩꯈꯣꯏꯒꯤ ꯃꯩꯇꯩꯁꯤꯡꯒꯤ ꯑꯣꯏꯕ ꯂꯥꯏ ꯅꯨꯃꯤꯠ ꯇꯔꯥꯅꯤ ꯆꯨꯞꯅ ꯍꯔꯥꯎꯏ ꯑꯔꯣꯏꯕ ꯅꯨꯃꯤꯠ ꯃꯄꯥꯟꯅꯤ ꯁꯨꯕꯗ ꯂꯥꯏ ꯂꯝ ꯊꯣꯛꯇꯨꯅ ꯂꯥꯏ ꯂꯝꯊꯣꯛꯏ ꯑꯗꯨꯒ ꯅꯨꯡꯗꯥꯡꯋꯥꯏꯔꯝ ꯌꯥꯆꯪꯕ ꯑꯩꯈꯣꯏꯒꯤ ꯄꯨꯡ ꯇꯔꯨꯛ ꯇꯔꯦꯠ ꯁ꯭ꯋꯥꯏ ꯅꯤꯄꯥꯜ ꯃꯥꯄꯜ ꯁ꯭ꯋꯥꯏꯗ ꯑꯩꯈꯣꯏ ꯂꯥꯏꯗꯨ ꯄꯨꯔꯒ ꯑꯩꯈꯣꯏ ꯇꯨꯔꯦꯟꯗ ꯊꯥꯗꯔꯒ ꯑꯗꯨꯃꯥꯏꯅ ꯇꯧꯔꯒ ꯂꯣꯏꯁꯜꯂꯤ ꯁꯨꯃꯥꯏꯅ ꯇꯧꯏ ꯑꯗꯨꯒ ꯃꯨꯁꯂꯤꯝ ꯏꯆꯤꯟ ꯏꯅꯥꯎꯁꯤꯡꯒꯤ ꯑꯃ ꯍꯥꯏꯌꯨ ꯍꯥꯏꯇꯥꯔꯒꯗꯤ ꯃꯨꯁꯂꯤꯝ ꯏꯆꯤꯟ ꯏꯅꯥꯎꯁꯤꯡꯅ ꯑꯩꯈꯣꯏꯒꯤ ꯏꯠ ꯄꯥꯡꯊꯣꯛꯏ ꯏꯠꯁꯤ ꯑꯩꯈꯣꯏꯒꯤ ꯑꯔꯩꯕ ꯈꯔ ꯄꯨꯊꯣꯛꯑꯒ ꯆꯥꯃꯤꯟ ꯊꯛꯃꯤꯟꯅꯕ ꯑꯗꯒꯤ ꯏꯠꯀꯤ ꯑꯌꯨꯛ ꯏꯠꯀꯤ ꯑꯌꯨꯛ ꯅꯣꯡꯉꯥꯜꯂꯝꯗꯥꯏꯁꯤꯗ ꯍꯛꯆꯥꯡ ꯁꯦꯡꯅ ꯏꯔꯨꯖꯊꯣꯛꯂꯒ ꯃꯁꯖꯤꯠꯇ ꯆꯠꯇꯨꯅ ꯑꯂꯥꯒꯤꯗꯃꯛꯇ ꯑꯂꯥꯗ ꯍꯥꯏꯖ ꯅꯤꯖꯕ ꯙꯔꯃꯒꯤ ꯑꯣꯏꯕ ꯅꯃꯥꯖ ꯁꯣꯜꯂꯤ ꯏꯠ ꯅꯃꯥꯖ ꯁꯣꯜꯂꯤ ꯑꯗꯨꯒ ꯏꯠ ꯅꯃꯥꯖ ꯁꯣꯜꯂꯕ ꯍꯟꯗꯣꯔꯛꯑꯕ ꯃꯇꯨꯡꯗ ꯑꯔꯩꯕ ꯈꯔ ꯄꯨꯊꯣꯛꯑ ꯍꯔꯥꯎ ꯍꯔꯥꯎ ꯆꯥꯃꯤꯟꯅꯩ ꯊꯛꯃꯤꯟꯅꯩ ꯅꯨꯄꯥ ꯑꯣꯏꯕꯁꯤꯡꯅ ꯃꯨꯁꯥꯐꯥ ꯇꯧꯅꯩ ꯑꯗꯨꯒ ꯈ꯭ꯔꯤꯁꯇꯦꯟ ꯏꯆꯤꯟ ꯏꯅꯥꯎꯁꯤꯡꯒꯤ ꯑꯣꯏꯅ ꯈ꯭ꯔꯤꯁꯇꯦꯟꯒꯤ ꯈ꯭ꯔꯤꯁꯃꯥꯁ ꯄꯥꯡꯊꯣꯛꯏ ꯈ꯭ꯔꯤꯁꯃꯥꯁ ꯍꯥꯏꯕꯁꯤꯗ ꯅꯨꯃꯤꯠ ꯃꯉꯥꯅꯤ ꯆꯨꯞꯅ ꯄꯥꯡꯊꯣꯛꯏ ꯈ꯭ꯔꯤꯁꯃꯥꯁꯀꯤ ꯆꯪꯒꯤꯕ ꯑꯍꯤꯡꯗꯨꯗꯒꯤ ꯃꯣꯏ ꯆꯔꯆꯇ ꯆꯪꯈ꯭ꯔꯅꯤ ꯍꯧꯕ ꯅꯨꯃꯤꯠꯇꯒꯤ ꯑꯗꯨꯒ ꯅꯨꯃꯤꯠ ꯃꯉꯥꯅꯤ ꯁꯨꯕꯗ ꯃꯈꯣꯏꯒꯤ ꯂꯥꯏꯅꯤꯡ ꯂꯥꯏꯁꯣꯟ ꯆꯔꯆ ꯃꯅꯨꯡꯗ ꯇꯧꯕ ꯌꯥꯕ ꯇꯧꯔꯅꯤ ꯑꯗꯨ ꯇꯧꯕ ꯂꯣꯏꯔꯒ ꯃꯣꯈꯣꯏ ꯑꯔꯩ ꯑꯔꯩꯕ ꯄꯨꯊꯣꯛꯇꯨꯅ ꯂꯩꯕ ꯂꯩꯇꯕ ꯅꯨꯡꯁꯤ ꯆꯥꯟꯅꯅ ꯆꯥꯃꯤꯟ ꯊꯛꯃꯤꯟꯅꯗꯅ ꯑꯃꯒ ꯑꯃꯒ ꯍꯔꯥꯎ ꯇꯌꯥꯝꯅ ꯄꯥꯡꯊꯣꯛꯂꯒ ꯅꯨꯃꯤꯠ ꯃꯉꯥꯅꯤ ꯁꯨꯕ ꯅꯨꯃꯤꯠꯇ ꯃꯈꯣꯏꯒꯤ ꯈ꯭ꯔꯤꯁꯃꯥꯁ ꯂꯣꯏꯁꯜꯂꯦ ꯃꯁꯤꯅꯤ ꯃꯅꯤꯄꯨꯔꯒꯤ ꯑꯣꯏꯕ ꯂꯩꯕ ꯃꯤꯑꯣꯏꯁꯤꯡꯒꯤ ꯙꯔꯃꯒꯤ ꯑꯣꯏꯕ ꯍꯔꯥꯎ ꯀꯨꯝꯍꯩꯁꯤꯡꯒꯤ ꯃꯇꯥꯡꯗ ꯍꯥꯏꯖꯧ ꯍꯥꯏꯕ ꯇꯥꯔꯒꯗꯤ